ꯍꯧꯖꯤꯛꯀꯤ ꯃꯇꯝꯗ ꯈ꯭ꯋꯥꯏꯗꯒꯤ ꯁꯤꯖꯤꯟꯅꯕ ꯑꯦꯞꯁꯤꯡ ꯑꯗꯨꯗꯤ ꯋꯥꯆꯞ ꯏꯟꯁꯇ꯭ꯔꯥꯒ꯭ꯔꯥꯝ ꯐꯣꯟꯄꯦ ꯖꯤꯄꯦ ꯒꯨꯒꯜ

ꯃꯈꯣꯏꯁꯤꯡ ꯑꯁꯤ ꯍꯧꯖꯤꯛ ꯃꯇꯝꯗ ꯈ꯭ꯋꯥꯏꯗꯒꯤ ꯌꯥꯝꯅ ꯁꯤꯖꯤꯟꯅꯕ ꯑꯦꯞꯁꯁꯤꯡꯅꯤ ꯋꯥꯆꯞꯁꯤꯅ ꯑꯩꯈꯣꯏꯒꯤ ꯑꯦꯅꯤ ꯑꯇꯣꯞꯄ ꯑꯃꯗ ꯃꯤ ꯑꯃ ꯑꯇꯣꯞꯄ ꯏꯁꯇꯦꯠ ꯑꯃꯗ ꯑꯇꯣꯞꯄ ꯀꯟꯇ꯭ꯔꯤ ꯑꯃꯗ ꯑꯇꯣꯞꯄ ꯗꯤꯁꯇ꯭ꯔꯤꯛ ꯑꯃꯗ ꯃꯤ ꯑꯃ ꯂꯩꯈꯤꯕ ꯃꯇꯝꯗ ꯑꯩꯈꯣꯏꯒꯤ ꯗꯣꯀꯨꯃꯦꯟ ꯑꯃ ꯁꯝꯅ ꯍꯥꯏꯔꯕꯗ ꯌꯨꯝꯗ ꯑꯩꯈꯣꯏ ꯑꯩꯒꯤ ꯏꯁꯥꯃꯛꯀꯤ ꯗꯣꯀꯨꯃꯦꯟ ꯑꯃ ꯂꯩꯍꯧꯔꯦ ꯈꯜꯂꯣ ꯑꯗꯨ ꯑꯗꯨꯒꯤ ꯋꯥꯆꯞꯀꯤ ꯈꯨꯊꯥꯡꯗꯒꯤ ꯑꯩꯒꯤ ꯏꯃꯥ ꯅꯠꯇ꯭ꯔꯒ ꯑꯩꯒꯤ ꯏꯌꯥꯝꯕ ꯅꯠꯇ꯭ꯔꯒ ꯑꯩꯒꯤ ꯀꯣꯂꯤꯛꯁꯤꯡꯗ ꯑꯗꯨꯒꯤ ꯑꯩꯒꯤ ꯗꯣꯀꯨꯃꯦꯟꯇꯨ ꯊꯥꯕꯤꯔꯛꯎ ꯍꯥꯏ ꯃꯇꯝꯗ ꯋꯥꯆꯞꯁꯤ ꯈꯨꯊꯥꯡꯗꯒꯤ ꯑꯩꯈꯣꯏ ꯑꯩꯒꯤ ꯏꯅꯥꯛꯇ ꯑꯩꯒꯤ ꯗꯣꯀꯨꯃꯦꯟꯁꯤꯡꯗꯨ ꯊꯥꯕꯤꯔꯛꯀꯗꯣꯏꯅꯦꯕ ꯑꯗꯨꯗꯨꯅ ꯋꯥꯆꯞ ꯑꯁꯤ ꯌꯥꯝꯅ ꯃꯣꯁ ꯏꯝꯄꯣꯔꯇꯦꯟ ꯑꯣꯏꯅ ꯑꯩꯈꯣꯏꯒꯤ ꯏꯁꯥ ꯑꯩꯈꯣꯏꯒꯤ ꯃꯤꯑꯣꯏꯕꯗ ꯀꯥꯅꯕ ꯄꯤꯕ ꯄꯣꯠꯁꯛ ꯑꯃꯅꯤ

ꯑꯗꯨꯒ ꯍꯧꯖꯤꯛꯀꯤ ꯃꯇꯝꯗ ꯑꯩꯈꯣꯏꯒꯤ ꯏꯁꯃꯥꯔꯠ ꯐꯣꯟ ꯑꯁꯦ ꯑꯃꯔꯣꯝꯗꯅ ꯀꯥꯅꯩ ꯑꯃꯔꯣꯝꯗꯅ ꯌꯥꯝꯅ ꯀꯥꯟꯗꯦ ꯑꯗꯨꯕꯨ ꯀꯥꯅꯕ ꯃꯑꯣꯡꯗ ꯁꯤꯖꯤꯟꯅꯕ ꯃꯇꯝꯗ ꯑꯩꯈꯣꯏꯒꯤ ꯏꯁꯃꯔꯠ ꯐꯣꯟ ꯑꯁꯤ ꯌꯥꯝꯅ ꯑꯩꯈꯣꯏꯒꯤ ꯃꯤꯑꯣꯏꯕꯗ ꯌꯥꯝꯅ ꯀꯥꯅꯕ ꯄꯤꯕ ꯐꯣ ꯇꯦꯛꯅꯣꯂꯣꯖꯤ ꯑꯃꯅꯤ ꯃꯔꯝꯗꯤ ꯀꯥꯅꯕ ꯍꯥꯏꯕꯗꯨꯗꯤ ꯑꯩꯈꯣꯏꯒꯤ ꯑꯩꯅ ꯀꯩꯒꯨꯝꯕ ꯈꯨꯜ ꯑꯃꯗ ꯏꯁꯇꯦꯠ ꯑꯃꯗ ꯀꯟꯇ꯭ꯔꯤ ꯑꯃꯗ ꯂꯩꯕ ꯃꯇꯝꯗ ꯑꯩꯒꯤ ꯅꯨꯡꯁꯤꯖꯔꯕ ꯏꯃꯥ ꯏꯄꯥ ꯏꯆꯤꯟ ꯏꯅꯥꯎ ꯈꯨꯗꯤꯡꯃꯛ ꯑꯦꯅꯤ ꯃꯇꯝꯗ ꯑꯦꯅꯤ ꯇꯥꯏꯃꯤꯡꯗ ꯑꯩꯈꯣꯏꯅ ꯋꯥꯔꯤ ꯁꯥꯕ ꯐꯪꯉꯤ ꯃꯁꯤ ꯌꯥꯝꯅ ꯑꯍꯥꯟꯕꯗ ꯌꯥꯝꯅ ꯀꯥꯅꯕ ꯑꯃꯅꯤ ꯁꯦꯀꯦꯟꯗ ꯑꯩꯈꯣꯏꯅ ꯀꯔꯤꯒꯨꯝꯕ ꯐꯣꯟ ꯑꯁꯤꯅ ꯐꯣꯟ ꯑꯁꯤꯒꯤ ꯈꯨꯊꯥꯡꯗꯒꯤ ꯑꯩꯅ ꯈꯪꯕ ꯑꯩꯅ ꯈꯪꯗꯕ ꯀꯥꯅꯕ ꯃꯑꯣꯡꯗ ꯑꯦꯅꯤ ꯀꯣꯏꯁꯟ ꯑꯦꯅꯤ ꯑꯟꯁꯔ ꯈꯨꯗꯤꯡꯃꯛ ꯈꯪꯕ ꯉꯝꯃꯤ ꯐꯣꯟ ꯑꯁꯤꯒꯤ ꯈꯨꯊꯥꯡꯗꯒꯤ ꯀꯔꯤꯒꯨꯝꯕ ꯐꯣꯟ ꯑꯁꯤꯕꯨ ꯂꯥꯟꯅ ꯁꯤꯖꯤꯟꯅꯕ ꯇꯥꯔꯒꯗꯤ ꯑꯩꯈꯣꯏꯅ ꯀꯩꯒꯨꯝꯕ ꯃꯇꯝ ꯃꯥꯡꯍꯟꯗꯅ ꯒꯦꯝ ꯁꯥꯅꯗꯅ ꯂꯩꯊꯣꯛꯑꯕ ꯑꯉꯥꯡꯗ ꯐꯣꯟ ꯄꯤꯁꯤꯟꯕ ꯇꯥꯔꯕ ꯑꯗꯩ ꯃꯍꯩꯔꯣꯏꯁꯤꯡꯅ ꯂꯥꯏꯔꯤꯛꯀꯤ ꯃꯍꯨꯠꯇ ꯐꯣꯟ ꯑꯣꯏꯅ ꯁꯤꯖꯤꯟꯅꯔꯛꯑꯦ ꯍꯧꯖꯤꯛ ꯃꯇꯝꯗ ꯃꯁꯤ ꯌꯥꯝꯅ ꯐꯣꯟꯒꯤ ꯑꯣꯏꯅꯗꯤ ꯀꯥꯟꯅꯗꯕ ꯊꯕꯛꯅꯤ ꯂꯥꯏꯔꯤꯛ ꯄꯥꯔꯒ ꯂꯩꯒꯗꯕ ꯑꯉꯥꯡꯗꯨꯅ ꯐꯣꯟ ꯄꯥꯏꯔꯕꯅꯤꯅ ꯃꯍꯥꯛ ꯐꯣꯟꯒꯤ ꯚꯦꯂꯨꯗꯨ ꯐꯣꯟꯒꯤ ꯃꯍꯥꯎꯗꯨ ꯈꯪꯉꯕꯅꯤꯅ ꯃꯍꯥꯛ ꯂꯥꯏꯔꯤꯛ ꯂꯥꯏꯔꯤꯛꯇ ꯏꯟꯇꯔꯦꯁ ꯌꯥꯎꯔꯛꯑꯔꯣꯏ ꯃꯗꯨꯅ ꯃꯔꯝ ꯑꯣꯏꯔꯒ ꯃꯍꯥꯛ ꯐꯣꯟꯗ ꯐꯣꯟ ꯑꯁꯤ ꯑꯦꯗꯤꯛꯇꯦꯠꯅꯤ ꯑꯗꯨꯅ ꯑꯉꯥꯡꯅ ꯐꯣꯟꯗ ꯑꯦꯗꯤꯛ ꯇꯥꯕ ꯑꯁꯤ ꯄꯦꯔꯦꯟꯁꯀꯤ ꯈ꯭ꯋꯥꯏꯒꯤ ꯃꯊꯧꯅꯤ ꯑꯗꯨꯒ ꯑꯃꯁꯨꯡ ꯐꯣꯟꯁꯤꯒꯤ ꯈ꯭ꯋꯥꯏꯗꯒꯤ ꯃꯔꯨꯑꯣꯏꯕ ꯄꯣꯠꯁꯛ ꯑꯃꯅꯤ ꯃꯗꯨꯅ ꯐꯣꯟꯁꯤꯒꯤ ꯀꯥꯅꯕ ꯑꯃꯁꯨꯡ ꯀꯥꯅꯗꯕ ꯑꯁꯤ ꯑꯩꯈꯣꯏꯒꯤ ꯏꯁꯥ ꯏꯁꯥꯅ ꯈꯪꯅ ꯁꯤꯖꯤꯟꯅꯔꯕ ꯇꯥꯔꯒꯗꯤ ꯐꯣꯟ ꯑꯁꯤ ꯌꯥꯝꯅ ꯀꯥꯅꯩ ꯑꯃꯁꯨꯡ ꯐꯣꯟ ꯑꯁꯤ ꯌꯥꯝꯅ ꯀꯥꯅꯗꯦ ꯍꯥꯏꯕ ꯄꯣꯠꯇꯨ ꯊꯝꯖꯔꯤ